ꯍꯦꯜꯂꯣ ꯁꯤ ꯁꯉꯥꯏ ꯀꯟꯇꯤꯅꯦꯟꯇꯦꯜ ꯔꯦꯁꯇꯨꯔꯦꯟꯠ ꯑꯣꯏꯕꯤꯔꯕ꯭ꯔꯣ ꯑꯣ ꯑꯩ ꯉꯁꯥꯏ ꯐꯣꯟ ꯇꯧꯖꯕ ꯊꯧꯕꯥꯜ ꯂꯩꯁꯥꯡꯊꯦꯝꯗꯒꯤ ꯖꯣꯅꯤꯇꯥꯗꯨꯅꯦ ꯑꯩꯅ ꯉꯁꯥꯏ ꯀꯩꯅꯣ ꯕ꯭ꯔꯤꯌꯥꯅꯤ ꯆꯤꯛꯀꯟꯒꯤ ꯐꯨꯜ ꯑꯅꯤ ꯑꯃꯅꯦ ꯐ꯭ꯔꯥꯏ ꯔꯥꯏꯁ ꯑꯗꯒꯤ ꯆꯤꯛꯀꯟ ꯀꯔꯤꯗ ꯒ꯭ꯔꯦꯚꯤ ꯆꯤꯛꯀꯟ ꯂꯣꯜꯂꯤꯄꯣꯞ ꯈꯔ ꯑꯣꯔꯗꯔ ꯇꯧꯖꯈꯤꯗꯅ ꯑꯗꯨꯏ ꯃꯊꯛꯇꯨꯗ ꯑꯩꯅ ꯈꯔ ꯍꯥꯞꯆꯅꯤꯡꯕ ꯍꯥꯏꯗꯤ ꯗꯦꯖꯔꯠꯇ ꯑꯣꯏꯅ ꯗꯦꯖꯔꯠ ꯑꯥꯏꯇꯦꯝ ꯑꯝꯇ ꯉꯁꯥꯏ ꯌꯥꯎꯈꯤꯗꯕꯅꯦꯕꯀꯣ ꯑꯗ ꯗꯦꯖꯔꯠ ꯑꯥꯏꯇꯦꯝ ꯈꯔ ꯍꯥꯞꯅꯤꯡꯕ ꯑꯗ ꯗꯦꯖꯔꯠꯇꯅ ꯑꯍꯥꯝꯕꯗ ꯀꯦꯛ ꯄꯦꯁꯇ꯭ꯔꯤ ꯈꯔ ꯍꯥꯞꯄꯤꯔꯣꯕ ꯄꯦꯁꯇ꯭ꯔꯤꯗꯣ ꯔꯦꯠ ꯚꯦꯜꯚꯦꯠꯀꯨꯝꯕ ꯆꯣꯀ꯭ꯂꯦꯠ ꯐ꯭ꯂꯦꯚꯔ ꯄꯦꯁꯇ꯭ꯔꯤ ꯄꯤꯁ ꯇꯔꯦꯠ ꯑꯃ ꯍꯥꯞꯄꯤꯔꯣ ꯑꯗꯨꯒ ꯐ꯭ꯔꯣꯖꯟ ꯐ꯭ꯔꯣꯖꯟ ꯗꯦꯖꯔꯠ ꯑꯣꯏꯅ ꯑꯥꯏꯁ ꯀ꯭ꯔꯤꯝꯅꯦ ꯑꯗꯨꯒ ꯃꯤꯜꯛ ꯁꯦꯛ ꯀꯨꯝꯕ ꯑꯃ ꯍꯥꯞꯄꯤꯔꯣ ꯑꯗꯨꯒ ꯐ꯭ꯔꯣꯖꯟ ꯌꯣꯒꯔꯠꯇꯣ ꯌꯣꯒꯔꯠꯇꯣ ꯃꯉꯥ ꯑꯃꯒ ꯍꯥꯞꯄꯤꯔꯣꯕ ꯑꯗꯨꯒ ꯑꯥꯏꯁ ꯀ꯭ꯔꯤꯝ ꯇꯔꯦꯠ ꯑꯃꯅꯦ ꯑꯗꯥꯏꯅ ꯍꯥꯄꯤꯔꯛꯑꯣ ꯑꯗꯨꯒ ꯕꯦꯛ ꯗꯦꯖꯔꯠꯇ ꯈꯤꯇꯪ ꯏꯪꯇꯛ ꯇꯧꯕꯀꯣ ꯀꯦꯛ ꯄꯦꯁꯇ꯭ꯔꯤꯗꯁꯨ ꯈꯤꯇꯪ ꯏꯪꯇꯛ ꯇꯧꯕꯒꯨꯝꯕ ꯂꯩꯒꯗ꯭ꯔꯣ ꯐ꯭ꯔꯣꯖꯟ ꯌꯣꯒꯔꯠꯇꯣ ꯂꯩꯔꯣꯏ ꯍꯥꯏꯔꯒꯅ ꯌꯣꯒꯔꯠꯇꯪ ꯑꯗꯨꯃ ꯍꯥꯞꯄꯤꯔꯣ ꯑꯗꯨꯒ ꯀꯁꯇꯔꯠ ꯄꯥꯝꯃꯦꯕ ꯑꯩꯗꯣ ꯐ꯭ꯔꯨꯏꯠ ꯀꯁꯇꯔꯠ ꯂꯩꯒꯗ꯭ꯔꯣ ꯑꯗ ꯍꯥꯞꯄꯤꯔꯛꯀꯗꯕ ꯐ꯭ꯔꯨꯏꯠ ꯁꯤꯡꯁꯦ ꯑꯦꯄꯜ ꯍꯥꯞꯄꯤꯔꯣ ꯑꯗꯨꯒ ꯄꯣꯝꯃꯦꯒ꯭ꯔꯦꯅꯦꯠꯇꯣ ꯈꯔ ꯌꯥꯝꯍꯟꯕꯤꯔꯛꯑꯣꯕ ꯑꯇꯩꯗꯤ ꯑꯗꯨꯝ ꯅꯣꯏꯅ ꯍꯥꯄꯛꯄꯗꯣ ꯑꯩ ꯑꯗꯨꯝ ꯌꯥꯏ ꯑꯣ ꯁꯤ ꯑꯩ ꯗꯦꯖꯔꯠꯀꯤ ꯑꯥꯏꯇꯦꯝ ꯈꯔ ꯍꯥꯞꯆꯤꯟꯖꯒꯦꯅ ꯑꯩꯁꯦ ꯐꯣꯟ ꯇꯧꯖꯔꯛꯄꯅꯤ ꯌꯥꯝ ꯅꯨꯡꯉꯥꯏꯖꯔꯦ ꯑꯗꯨꯗꯤ ꯑꯗꯨꯝ ꯑꯣꯔꯗꯔ ꯇꯧꯕꯗ ꯄꯨꯟꯅ ꯑꯗꯨꯝ ꯌꯥꯎꯍꯟꯕꯤꯔꯛꯑꯣ ꯌꯥꯝ ꯅꯨꯡꯉꯥꯏꯖꯔꯦ